ꯄꯥꯎ ꯄꯥꯎꯗ ꯈꯟꯅꯗꯕ ꯃꯔꯨꯑꯣꯏꯅ ꯍꯧꯗꯣꯔꯛꯇꯕꯁꯤ ꯈꯨꯡꯒꯪꯒꯤ ꯂꯝꯕꯤ ꯊꯣꯡ ꯊꯕꯛ ꯍꯥꯞꯄꯒꯤ ꯃꯇꯥꯡꯗ ꯃꯔꯨꯑꯣꯏꯅ ꯅꯩꯅꯗꯦ ꯑꯃꯗꯤ ꯂꯝꯕꯤ ꯁꯦꯝꯕ ꯏꯔꯝ ꯅꯂꯥ ꯗ꯭ꯔꯦꯅꯦꯖꯀꯤ ꯁꯤꯁꯇꯦꯝꯒꯤ ꯃꯇꯥꯡꯗꯁꯨ ꯅꯩꯅꯕ ꯋꯥꯠꯂꯤ